ꯑꯩꯒꯤ ꯆꯥꯜ꯭ꯗꯍꯨꯗ ꯃꯦꯃꯣꯔꯤꯁꯇ ꯈ꯭ꯋꯥꯏꯗꯒꯤ ꯑꯈꯟꯅꯕ ꯃꯦꯃꯣꯔꯤ ꯍꯥꯏꯔꯒꯗꯤ ꯁꯦꯞꯇꯦꯝꯕꯔꯒꯤ ꯇꯥꯡ ꯃꯉꯥ ꯇꯤꯆꯔ꯭ꯁ ꯗꯦ ꯅꯨꯃꯤꯠꯁꯤꯗ ꯑꯩ ꯁ꯭ꯀꯨꯜ ꯃꯇꯝꯗꯨꯗ ꯀ꯭ꯂꯥꯁ ꯊ꯭ꯔꯤꯒꯨꯝꯕ ꯀꯥꯔꯝꯃꯅꯤ ꯊ꯭ꯔꯤ ꯇꯤꯆꯔ꯭ꯁ ꯗꯦ ꯌꯥꯎꯔꯕ ꯃꯇꯨꯡꯗ ꯑꯩꯁꯦ ꯌꯨꯝꯗ ꯍꯜꯂꯛꯑꯦ ꯍꯜꯂꯛꯄꯁꯤꯗ ꯑꯩꯈꯣꯏꯒꯤ ꯄꯨꯄꯨ ꯒ꯭ꯔꯥꯟꯐꯥꯗꯔꯁꯤꯒꯤ ꯃꯅꯥꯎ ꯅꯨꯄ ꯌꯥꯏꯃꯥ ꯑꯩꯈꯣꯏꯒꯤ ꯁꯨꯃꯥꯡ ꯂꯣꯟ꯭ꯆ ꯑꯩꯈꯣꯏꯒꯤ ꯐ꯭ꯂꯣꯔ ꯆꯟꯕꯗꯣ ꯊꯨꯒꯥꯏꯔꯀꯥꯟꯗ ꯃꯤꯁꯇ꯭ꯔꯤ ꯃꯌꯥꯝ ꯇꯧꯔꯒ ꯂꯩꯔꯝꯃꯦ ꯑꯗꯣ ꯂꯩꯔꯝꯕꯗꯨꯗ ꯑꯩꯈꯣꯏ ꯆꯤꯆꯦ ꯑꯃꯗꯤ ꯅꯪ ꯆꯪꯖꯤꯜꯂꯀꯥꯟꯗ ꯃꯗꯨꯏ ꯊꯨꯒꯥꯏꯕꯗꯣ ꯌꯥꯎꯔꯨꯅꯨꯀꯣ ꯅꯨꯡꯙꯪ ꯑꯆꯧ ꯑꯆꯧꯕꯅꯤ ꯅꯪ ꯅꯈꯨꯠ ꯁꯣꯛꯀꯅꯦꯅ ꯍꯥꯏꯔꯝꯃꯦ ꯑꯗꯣ ꯍꯥꯏꯔꯝꯕꯗꯨꯗ ꯀꯌꯥꯝ ꯂꯨꯝꯖꯥꯠꯅꯣ ꯀꯥꯏꯅꯒ ꯑꯉꯥꯡ ꯑꯣꯏꯔꯤꯝꯅꯤꯅ ꯇ꯭ꯔꯥꯏ ꯇꯧꯅꯤꯡꯕ ꯍꯥꯏꯇꯥꯔꯦ ꯇ꯭ꯔꯥꯏ ꯇꯧꯕ ꯑꯩꯈꯣꯏ ꯆꯪꯖꯜꯂꯀꯥꯟꯗ ꯑꯩꯈꯣꯏꯒꯤ ꯁꯦꯔ ꯃꯉꯥ ꯂꯨꯝꯕ ꯅꯨꯡꯗꯪ ꯗꯨ ꯃꯈꯣꯛꯁꯨ ꯌꯣꯠꯅ ꯑꯗꯨꯝ ꯄꯥꯟꯕ ꯑꯗꯨꯗ ꯊꯥꯡꯒꯠꯂꯦ ꯊꯥꯡꯒꯠꯂꯒ ꯊꯥꯗꯔꯦ ꯑꯩꯁꯦ ꯐꯔ꯭ꯁ ꯇ꯭ꯔꯥꯏ ꯁꯤꯗ ꯐꯔ꯭ꯁ ꯑꯦꯇꯦꯝ ꯁꯤꯗ ꯑꯩ ꯉꯝꯃꯦ ꯉꯝꯃꯀꯥꯟꯁꯤꯗ ꯑꯩꯈꯣꯏꯒꯤ ꯑꯃꯨꯛꯁꯨ ꯇꯧꯅꯤꯡꯕꯗꯣ ꯉꯝꯃꯝꯅꯤꯅ ꯀꯥꯏꯅ ꯑꯩꯉꯣꯟꯗ ꯑꯃꯨꯛꯁꯨ ꯋꯥꯡꯅ ꯊꯥꯡꯒꯠꯂꯦ ꯑꯗꯨꯒ ꯑꯃꯨꯛ ꯊꯥꯗꯔꯦ ꯀ꯭ꯂꯥꯁ ꯊ꯭ꯔꯤ ꯐꯣꯔ ꯀꯥꯗ ꯉꯥꯏꯔꯤ ꯃꯇꯝ ꯑꯣꯏꯔꯒꯁꯨ ꯑꯩꯈꯣꯏꯒꯤ ꯑꯩꯉꯣꯟꯗ ꯑꯩꯈꯣꯏꯒꯤ ꯑꯍꯨꯝꯂꯛ ꯁꯨꯕ ꯃꯇꯝꯁꯤꯗ ꯉꯁꯥꯏꯒꯤ ꯅꯨꯡꯗꯪ ꯁꯦ ꯊꯥꯡꯒꯠꯂꯨꯔꯒ ꯊꯥꯗꯕ ꯃꯇꯝꯗ ꯑꯩ ꯅꯨꯡꯗꯪꯒꯤ ꯃꯈꯣꯛꯇꯨꯁꯨ ꯌꯣꯠꯆꯩ ꯑꯣꯏꯕꯅꯤꯅ ꯃꯗꯨꯒꯤ ꯌꯣꯠꯆꯩꯗꯨꯅ ꯆꯞꯄ ꯀꯥꯟꯗ ꯈꯨꯇꯁꯦꯁꯨ ꯌꯥꯎꯅ ꯑꯗꯨꯝ ꯊꯥꯃꯤꯟꯅꯈꯤꯗꯅ ꯈꯨꯠꯁꯦ ꯍꯦꯛꯇ ꯏꯍꯤꯡ ꯅꯥꯍꯤꯡ ꯁꯥꯈꯤꯕ ꯍꯥꯏ ꯇꯥꯔꯦ ꯑꯗꯣ ꯏꯍꯤꯡ ꯅꯥꯍꯤꯡ ꯁꯥꯔꯀꯥꯟꯗ ꯑꯦꯒꯤ ꯃꯤꯗꯜ ꯐꯤꯡꯒꯔ ꯍꯥꯏꯇꯥꯔꯦ ꯔꯥꯏ꯭ꯇ ꯍꯦꯟꯒꯤ ꯃꯤꯗꯜ ꯐꯤꯡꯒꯔꯁꯤ ꯀꯛꯇꯕ ꯌꯥꯗꯗꯅ ꯃꯆꯦꯠ ꯑꯃ ꯀꯛꯑꯦ ꯑꯗꯨꯒ ꯐꯣꯠꯂꯦ ꯍꯣꯁꯄꯤꯇꯥꯂꯥꯏ ꯍꯣꯁꯄꯤꯇꯥꯜꯗ ꯄꯨꯔꯀꯥꯟꯗ ꯐꯣꯠꯇꯅ ꯍꯨꯖꯤꯛ ꯑꯩꯅ ꯂꯝ ꯍꯦꯜꯂꯨꯕꯗꯨꯒꯤ ꯉꯁꯤ ꯐꯥꯎꯕ ꯑꯗꯨꯝ ꯃꯦꯃꯣꯔꯤꯁ ꯍꯥꯏꯇꯥꯔꯦ ꯑꯗꯨꯝ ꯅꯥꯕꯕꯨꯗꯤ ꯃꯇꯝꯗꯨꯗ ꯑꯉꯥꯡ ꯑꯣꯏꯔꯤꯝꯅꯤꯅ ꯈꯪꯍꯧꯗꯦ ꯑꯗꯨꯅ ꯍꯦꯟꯖꯔꯨꯕ ꯏꯆꯦ ꯗꯨꯅ ꯇꯧꯔꯨꯅꯨ ꯇꯧꯔꯨꯅꯨ ꯍꯥꯏꯔꯁꯨ ꯑꯩꯅ ꯇꯧꯈꯤꯕꯗꯨꯒꯤ ꯉꯁꯤꯐꯧ ꯈꯨꯠꯁꯦ ꯌꯦꯡꯉꯀꯥꯟꯗ ꯑꯩꯒꯤ ꯀꯥꯎꯉꯝꯂꯔꯣꯏꯗꯕ ꯑꯩꯈꯣꯏꯒꯤ ꯆꯥꯏ꯭ꯗꯍꯨꯗ ꯃꯦꯃꯣꯔꯤꯁ ꯑꯗꯨ ꯑꯣꯏꯗꯅ ꯂꯩꯍꯧꯋꯦ